ꯊꯔꯇꯤ ꯐꯁ ꯑꯣꯛꯇꯣꯕꯔ ꯇꯨ ꯊꯥꯎꯖꯟ ꯇꯣꯏꯅꯤ ꯊ꯭ꯔꯤ ꯇꯣꯏꯟꯇꯤ ꯐꯔꯁ ꯁꯦꯞꯇꯦꯝꯕ ꯇꯨ ꯊꯥꯎꯖꯟ ꯇꯣꯏꯅꯤ ꯊ꯭ꯔꯤ ꯐꯤꯐꯇꯤꯟ ꯁꯦꯞꯇꯦꯝꯕꯔ ꯇꯨ ꯊꯥꯎꯖꯟ ꯇꯣꯏꯅꯤ ꯊ꯭ꯔꯤ ꯁꯦꯀꯦꯟ ꯁꯦꯞꯇꯦꯝꯕꯔ ꯇꯨ ꯊꯥꯎꯟ ꯇꯣꯏꯅꯤ ꯊ꯭ꯔꯤ ꯑꯣꯛꯇꯣꯕꯔ ꯐꯔꯁ ꯇꯨ ꯊꯥꯎꯟ ꯇꯣꯏꯅꯤ ꯊ꯭ꯔꯤ